ꯅꯣꯡꯃ ꯑꯩꯁꯦ ꯂꯩꯀꯥꯏꯒꯤ ꯃꯤꯇꯤꯡ ꯑꯃꯗ ꯀꯧꯔꯛꯈꯤ ꯃꯗꯨ ꯃꯇꯝ ꯆꯥꯅ ꯌꯥꯎꯍꯧꯗꯦ ꯃꯇꯝꯗꯨꯗ ꯂꯩꯔꯝꯃꯤꯕ ꯄ꯭ꯔꯖꯥꯁꯤꯡ ꯁꯤꯅ ꯑꯩꯕꯨ ꯌꯥꯝ ꯊꯤꯅ ꯑꯩꯒꯤ ꯇꯨꯡꯗ ꯉꯥꯡꯈꯤ ꯆꯩꯕꯤꯈꯤ ꯃꯇꯝꯕꯨ ꯃꯥꯡꯍꯜꯂꯤ ꯃꯇꯝ ꯃꯁꯛ ꯈꯪꯗꯦ ꯍꯥꯏꯅ ꯑꯩꯕꯨ ꯌꯥꯝꯅ ꯊꯤꯅ ꯉꯥꯡꯕꯤꯈꯤ